ꯃꯍꯩꯔꯣꯏꯁꯤꯡꯅ ꯐꯪꯕ ꯑꯩꯅ ꯈꯪꯕꯁꯤꯡ ꯑꯗꯨꯗꯤ ꯁꯦꯗꯨꯜ ꯀꯥꯁ ꯁꯦꯗꯨꯜ ꯇ꯭ꯔꯥꯏꯕ ꯑꯣ ꯕꯤ ꯁꯤ ꯗ ꯐꯪꯕ ꯄ꯭ꯔꯤ ꯃꯦꯇ꯭ꯔꯤꯛ ꯁ꯭ꯀꯣꯂꯥꯔꯁꯤꯞ ꯄꯣꯁ ꯃꯦꯇ꯭ꯔꯤꯛ ꯑꯗꯨꯒ ꯒꯣꯔꯟꯃꯦꯟꯅ ꯁꯤꯟꯕ ꯀ꯭ꯂꯥꯁ ꯐꯥꯏꯚ ꯇꯨ ꯑꯦꯠꯀꯤ ꯀꯝꯄꯤꯇꯤꯇꯤꯞꯀꯤ ꯏꯁꯀꯣꯂꯥꯔꯁꯤꯞꯁꯨ ꯂꯩ ꯅꯨꯄꯤꯁꯤꯡꯗ ꯐꯪꯕ ꯑꯩꯅ ꯈꯪꯖꯕꯗꯨꯗꯤ ꯏꯟꯗꯤꯔꯥ ꯒꯥꯟꯗꯤ ꯏꯁꯀꯣꯂꯔꯁꯤꯞ ꯐꯣꯔ ꯁꯤꯡꯒꯜ ꯒꯥꯔꯜꯁ